ꯑꯩꯍꯥꯛꯅ ꯁ꯭ꯀꯨꯜꯒꯤ ꯑꯣꯖꯥ ꯑꯃ ꯑꯣꯏꯅ ꯁꯥꯇ꯭ꯔꯁꯤꯡ ꯄꯨꯔꯒ ꯀꯂꯥꯒꯤ ꯑꯦꯛꯖꯤꯁꯤꯕꯤꯁꯟ ꯆꯠꯆꯔꯨꯔꯦ ꯑꯗꯨ ꯆꯠꯆꯔꯨꯕ ꯃꯇꯝꯗ ꯂꯩꯔꯝꯃꯤꯕ ꯄꯣꯠꯂꯝꯁꯤꯡ ꯑꯗꯨꯒꯤ ꯃꯔꯝꯗ ꯏꯔꯤꯕꯁꯤꯡ ꯑꯗꯨ ꯄꯥꯔꯨꯔꯒ ꯑꯉꯥꯡꯁꯤꯡꯗ ꯑꯃꯗꯤ ꯑꯩ ꯏꯁꯥꯃꯛꯇꯁꯨ ꯌꯥꯝꯅ ꯄꯨꯛꯅꯤꯡ ꯅꯨꯡꯁꯤꯕ

ꯃꯌꯥꯝꯗ ꯎꯠꯂꯤꯕ ꯑꯦꯛꯁꯤꯕꯤꯁꯟ ꯑꯗꯨꯗꯒꯤ ꯑꯩꯈꯣꯏꯅ ꯑꯣ ꯃꯈꯣꯏꯁꯤ ꯑꯗꯨꯛꯀꯤ ꯃꯇꯤꯛ ꯈꯨꯠ ꯁꯥ ꯍꯩꯕ ꯍꯣꯠꯅꯕ ꯀꯟꯕ ꯑꯁꯤꯒꯨꯝꯕ ꯃꯤꯁꯛ ꯑꯃꯅꯤ ꯍꯥꯏꯕꯗꯨ ꯍꯥꯏꯔꯤꯕ ꯄꯣꯠꯁꯛꯁꯤꯡ ꯑꯗꯨꯗꯒꯤ ꯎꯕ ꯐꯪꯉꯤ